ꯑꯧ ꯇꯥꯏꯌꯦ ꯌꯥꯏꯌꯦ ꯌꯥꯏꯌꯦ ꯑꯁꯤ ꯂꯝꯗꯨꯂꯣꯡꯗ ꯑꯣꯏꯅ ꯌꯦꯡꯉꯨꯁꯦ ꯍꯣꯏ ꯍꯣꯏ ꯑꯗꯨ ꯃꯤ ꯀꯌꯥ ꯄꯨꯁꯦ ꯍꯥꯏꯅꯣ ꯑꯣ ꯍꯣꯏ ꯀꯥꯏꯗꯦ ꯀꯥꯏꯗꯦ ꯑꯗꯨ ꯅꯣꯏ ꯂꯦꯛꯄ ꯈꯣꯠꯄꯗꯤ ꯀꯥꯏ ꯇꯧꯗꯣꯏꯅꯣ ꯑꯣ ꯀꯥꯏꯗꯦ ꯑꯗꯨ ꯆꯥꯕ ꯈꯣꯠꯄꯁꯨ ꯑꯁꯤ ꯂꯝꯗꯨꯂꯣꯡ ꯃꯅꯥꯛꯀꯤ ꯑꯗꯨ ꯐꯦꯁꯇꯤꯕꯦꯜ ꯃꯅꯥꯛꯇ ꯑꯣꯏꯅ ꯍꯣꯇꯦꯜꯗꯨꯗ ꯑꯗꯨꯝ ꯆꯥꯔꯁꯤꯅꯦ ꯍꯥ ꯀꯣ ꯑꯗꯨ ꯍꯟꯕꯗꯤ ꯅꯨꯃꯤꯠ ꯀꯌꯥ ꯑꯁꯤ ꯐꯦꯁꯇꯤꯕꯦꯜ ꯍꯦꯛ ꯂꯣꯏꯔꯒ ꯍꯟꯗꯣꯏꯔꯣ ꯅꯠꯇ꯭ꯔꯒ ꯀꯩꯗꯧꯉꯩ ꯍꯟꯗꯣꯏꯅꯣ ꯑꯣ ꯀꯥꯏꯗꯦ ꯀꯥꯏꯗꯦ ꯑꯗꯣ ꯅꯣꯏ ꯀꯩꯗꯧꯉꯩ ꯂꯥꯛꯄ ꯍꯧꯒꯦ ꯍꯥꯏꯅꯣ ꯑꯣꯀꯦ ꯑꯣꯀꯦ ꯍꯣꯏ ꯍꯣꯏ ꯑꯗꯨꯗꯤ ꯂꯥꯛꯄ ꯃꯇꯝꯗ ꯑꯣꯏꯅ ꯀꯣꯜ ꯇꯧꯔꯛꯈ꯭ꯔꯣꯀꯣ ꯍꯣꯏ ꯍꯣꯏ